ꯄꯥꯝꯕꯤꯁꯤꯡ ꯊꯥꯅꯉꯥꯏ ꯍꯣꯠꯅꯕꯗ ꯑꯩꯈꯣꯏꯅ ꯊꯥꯏꯅꯗꯤ ꯑꯩꯈꯣꯏꯅ ꯑꯍꯜ ꯂꯃꯟꯁꯤꯡ ꯑꯃꯗꯤ ꯏꯕꯣꯛ ꯏꯄꯨꯁꯤꯡꯗꯒꯤ ꯃꯈꯣꯏꯅ ꯍꯥꯏꯕꯒꯤ ꯃꯇꯨꯡ ꯏꯟꯅ ꯊꯥ ꯊꯥꯏ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯦꯒ꯭ꯔꯤꯀꯜꯆꯔꯂꯣꯝꯗꯒꯤ ꯑꯩꯈꯣꯏꯅ ꯃꯈꯣꯏꯅ ꯄꯤꯔꯛꯄ ꯄꯥꯎꯗꯝꯁꯤꯡꯒꯤ ꯃꯇꯨꯡ ꯏꯟꯅ ꯊꯥꯔꯕꯗꯤ ꯄꯣꯠꯊꯣꯛ ꯌꯥꯝꯅ ꯄꯨꯊꯣꯛꯄ ꯑꯗꯨꯒ ꯃꯔꯥꯡ ꯀꯥꯏꯅ ꯄꯨꯊꯣꯛꯄꯁꯨ ꯑꯗꯨꯒꯤ ꯃꯔꯝꯗ ꯑꯩꯈꯣꯏꯅ ꯑꯦꯒ꯭ꯔꯤꯀꯜꯆꯔ ꯗꯤꯄꯥꯔꯠꯃꯦꯟꯂꯣꯝꯗꯒꯤ ꯐꯖꯅ ꯇꯥꯕ ꯐꯪꯉꯤ ꯑꯗꯨꯅ ꯍꯧꯖꯤꯛ ꯃꯇꯝꯗꯤ ꯆꯥꯎꯈꯠꯄꯒꯤ ꯃꯇꯨꯡ ꯏꯟꯅ ꯑꯩꯈꯣꯏꯅ ꯄꯥꯝꯕꯤꯁꯤꯡ ꯑꯁꯤ ꯃꯍꯤꯛ ꯃꯅꯥꯏ ꯇꯗꯅꯉꯥꯏ ꯑꯗꯨꯒ ꯂꯥꯏꯅꯥ ꯇꯤꯟꯅꯥ ꯇꯥꯗꯅꯉꯥꯏ ꯍꯤꯗꯥꯛ ꯄꯦꯁꯇꯤꯁꯥꯏꯠꯀꯨꯝꯕ ꯌꯥꯝꯅ ꯊꯥꯗꯕ ꯃꯔꯥꯡ ꯀꯥꯏꯅ ꯃꯊꯧ ꯇꯥꯏ ꯃꯔꯝꯗꯤ ꯃꯇꯝ ꯑꯁꯤꯗꯤ ꯌꯥꯝꯅ ꯏꯟꯁꯦꯛꯇꯤꯁꯥꯏꯠ ꯏꯟꯁꯦꯛꯁꯀꯨꯝꯕ ꯑꯗꯨꯒ ꯌꯥꯝꯅ ꯇꯥꯕ ꯃꯇꯝ ꯑꯣꯏꯕꯅꯤꯅ ꯑꯩꯈꯣꯏꯅ ꯄꯥꯝꯕꯤꯁꯤꯡ ꯑꯁꯤ ꯄꯣꯠꯊꯣꯛ ꯌꯥꯝꯅ ꯄꯨꯊꯣꯛꯅꯉꯥꯏ ꯍꯣꯠꯅꯕꯗ ꯌꯥꯝꯅ ꯀꯜꯍꯧꯕ ꯃꯊꯧ ꯇꯥꯏ ꯑꯗꯨꯅ ꯑꯩꯈꯣꯏꯅ ꯄꯥꯝꯕꯤ ꯑꯃ ꯍꯦꯛ ꯊꯥꯖꯤꯜꯂꯨꯕ ꯃꯇꯨꯡꯗꯒꯤꯗꯤ ꯑꯩꯈꯣꯏꯅ ꯆꯦꯛꯁꯤꯟꯅ ꯐꯖꯅ ꯌꯦꯡꯁꯤꯟꯕꯤꯕ ꯃꯊꯧ ꯇꯥꯏ ꯑꯗꯨꯑꯣꯏꯔꯗꯤ ꯃꯍꯥꯛꯀꯤ ꯗꯔꯀꯥꯔ ꯑꯣꯏꯕ ꯐꯔꯇꯤꯂꯥꯏꯖꯔ ꯑꯗꯨꯒ ꯍꯤꯗꯥꯛ ꯂꯥꯡꯊꯛꯁꯤꯡ ꯐꯖꯅ ꯄꯤꯔꯕꯗꯤ ꯃꯍꯩ ꯃꯔꯣꯡꯁꯤꯡ ꯌꯥꯝꯅ ꯐꯖꯅ ꯄꯥꯟꯒꯅꯤ ꯑꯗꯨꯑꯣꯏꯔꯗꯤ ꯊꯥꯔꯤꯕ ꯑꯩꯈꯣꯏꯒꯤꯗꯃꯛꯇꯁꯨ ꯌꯥꯝꯅ ꯀꯥꯟꯅꯕ ꯑꯃ ꯑꯣꯏꯒꯅꯤ ꯑꯗꯨꯅ ꯑꯩꯈꯣꯏꯅ ꯄꯥꯝꯕꯤꯁꯤꯡ ꯑꯁꯤ ꯊꯥꯗ꯭ꯔꯤꯉꯩ ꯃꯃꯥꯡꯗ ꯂꯩꯕꯥꯛꯁꯤꯡ ꯑꯁꯤ ꯍꯥꯟꯅ ꯆꯦꯛ ꯇꯧꯕ ꯃꯊꯧ ꯇꯥꯏ ꯑꯗꯨꯒ ꯑꯦꯒ꯭ꯔꯤꯀꯜꯆꯔꯁꯤꯡꯗꯒꯤ ꯑꯦꯒ꯭ꯔꯤꯀꯜꯆꯔ ꯗꯤꯄꯥꯔꯠꯃꯦꯟꯁꯤꯡꯗꯒꯤ ꯐꯖꯅ ꯀꯟꯁꯜ ꯇꯧꯔꯒ ꯊꯥꯔꯕꯗꯤ ꯍꯦꯟꯅ ꯑꯐꯕ ꯑꯃꯁꯨ ꯑꯣꯏꯒꯅꯤ ꯍꯥꯏꯕꯁꯤ ꯍꯥꯏꯖꯅꯤꯡꯉꯤ